ꯍꯜꯂꯣ ꯇꯥꯏꯌꯦ ꯄ꯭ꯔꯤꯄꯦꯠꯁꯨ ꯇꯧꯔꯤꯅꯤ ꯃꯩꯁꯤꯅ ꯆꯥꯡ ꯅꯥꯏꯗ꯭ꯔꯤꯁꯤꯅ ꯀꯃꯥꯏ ꯇꯧꯔꯤꯅꯣ ꯈꯪꯗ꯭ꯔꯦ ꯑꯉꯥꯡꯒꯤ ꯄꯔꯤꯈ꯭ꯌꯥ ꯃꯇꯝꯒ ꯑꯣꯏꯕꯒ ꯒ꯭ꯌꯥꯟ ꯑꯃ ꯇꯥꯗ꯭ꯔꯦ ꯈꯪꯗꯦ ꯃꯣꯏꯁꯦ ꯃꯩ ꯈꯔ ꯁꯥꯏꯠꯇ ꯀꯣꯠꯄ ꯈꯣꯠꯄꯒ ꯂꯩꯕ꯭ꯔꯥ ꯀꯩꯗꯧꯕꯅꯣ ꯀꯟꯅꯗꯤ ꯊꯤꯖꯤꯜꯂꯤ ꯍꯥꯏꯕꯅꯤ ꯀꯃꯥꯏ ꯇꯧꯗꯣꯏꯅꯣ ꯈꯪꯗꯦ ꯂꯀꯥꯏꯁꯦ ꯅꯍꯥꯟꯁꯨ ꯊꯥꯎ ꯌꯥꯎꯗ꯭ꯔꯦꯅ ꯊꯥꯎ ꯍꯥꯞꯀꯅꯤꯅ ꯂꯀꯥꯏꯗꯒꯤ ꯄꯩꯁꯥ ꯅꯨꯡꯁꯥꯒ ꯈꯥꯏꯒꯠꯇꯅ ꯈꯔꯁꯨ ꯇꯧꯒ꯭ꯔꯕꯅꯤ ꯀꯃꯥꯏ ꯇꯧꯔꯤꯅꯣ ꯈꯪꯗꯦ ꯆꯞ ꯃꯥꯟꯅꯩ ꯑꯗꯨꯝ ꯃꯩꯁꯤ ꯆꯥꯡ ꯅꯥꯏꯅ ꯁꯨꯛꯊꯥ ꯊꯥꯔꯛꯇ꯭ꯔꯦ ꯑꯉꯥꯡꯁꯤꯡꯁꯨ ꯂꯥꯏꯔꯤꯛ ꯄꯥꯐꯝ ꯆꯥꯐꯝ ꯈꯪꯗ꯭ꯔꯦ ꯄꯔꯤꯈ꯭ꯋꯥ ꯃꯅꯨꯡꯒ ꯑꯣꯏꯕꯒ ꯒ꯭ꯌꯥꯟ ꯑꯃ ꯇꯥꯗ꯭ꯔꯦ ꯑꯗꯨꯅꯦ ꯃꯣꯏꯒꯤ ꯃꯩꯒꯤ ꯀꯩꯅꯣꯝꯃꯗꯤ ꯀꯝꯄ꯭ꯂꯦꯟ ꯑꯃꯗꯤ ꯇꯧꯕ ꯌꯥꯔꯕꯅꯤ ꯈꯔꯅ ꯃꯩ ꯁꯥꯏꯠꯇꯒꯤ ꯀꯣꯠꯅꯕꯁꯨ ꯌꯥꯎꯔꯕ꯭ꯔꯥ ꯈꯪꯗꯦ ꯑꯣꯚꯔꯂꯣꯠ ꯇꯥ ꯇꯥꯗꯅ ꯐ꯭ꯌꯨꯖ ꯉꯥꯏꯍꯥꯛ ꯂꯩꯔ ꯅꯥꯟꯊꯣꯛ ꯉꯥꯏꯍꯥꯛ ꯂꯩꯔ ꯅꯥꯟꯊꯣꯛ ꯑꯗꯨꯅꯤ ꯒ꯭ꯌꯥꯟ ꯇꯥꯗ꯭ꯔꯦ ꯃꯩꯁꯤꯅ ꯃꯔꯣꯟ ꯑꯃ ꯆꯥꯛ ꯆꯥꯔꯝꯗꯥꯏꯗ ꯈꯔ ꯃꯨꯠꯈꯤ ꯗꯤꯄꯥꯔꯠꯃꯦꯟꯗ ꯂꯩꯀꯥꯏ ꯃꯌꯥꯝ ꯃꯥꯟꯅꯔꯒ ꯑꯃꯨꯛꯇꯪꯗꯤ ꯍꯪꯕꯗꯤ ꯌꯥꯕꯅꯤ ꯃꯁꯤ ꯀꯃꯥꯏ ꯀꯃꯥꯏ ꯇꯧꯔꯤꯅꯣꯗꯣ ꯑꯗꯨꯅꯤ ꯂꯩꯀꯥꯏꯁꯤꯗ ꯄꯩꯁꯥꯗ ꯄꯪꯈꯥꯏꯗ ꯈꯥꯏ ꯊꯕꯛꯇꯤ ꯁꯨꯛꯇꯧ ꯇꯧꯗꯦ ꯉꯥꯏꯍꯥꯛ ꯂꯩꯔ ꯃꯩꯒꯤꯅꯤ ꯉꯥꯏꯍꯥꯛ ꯂꯩꯔ ꯃꯩꯒꯤꯅꯤ ꯄ꯭ꯔꯤꯄꯦꯠꯄꯨ ꯍꯥꯟꯅꯕ ꯍꯣꯠꯅꯒꯗ꯭ꯔꯥ ꯁꯦꯝꯅꯕꯕꯨ ꯄꯤꯅꯕ ꯍꯣꯠꯅꯒꯗ꯭ꯔꯥ ꯒ꯭ꯌꯥꯟ ꯇꯥꯗ꯭ꯔꯦ ꯃꯩꯁꯤꯅ ꯃꯔꯣꯜ ꯑꯃ ꯆꯥꯡ ꯅꯥꯏꯕꯤꯔꯗꯤ ꯐꯩ ꯄ꯭ꯔꯤꯄꯦꯠꯁꯨ ꯇꯧꯔꯒ ꯃꯩ ꯃꯨꯠꯂꯁꯨ ꯑꯗꯨꯝ ꯄꯩꯁꯥꯗꯤ ꯑꯗꯨꯝ ꯆꯠꯂꯤꯅꯤ ꯄ꯭ꯔꯤꯄꯦꯠꯀꯤ ꯃꯩ ꯃꯨꯠꯈ꯭ꯔꯗꯤ ꯄꯩꯁꯥꯗꯣ ꯈꯔ ꯀꯛꯈ꯭ꯔꯗꯤ ꯈꯔ ꯅꯦꯅꯥ ꯇꯥꯅꯔꯦ ꯃꯥꯟꯅꯦ ꯄꯩꯁꯥꯁꯨ ꯄ꯭ꯔꯤꯄꯦꯠꯇꯒꯤ ꯑꯗꯨꯝ ꯀꯛ ꯃꯩꯁꯨ ꯑꯗꯨꯝ ꯃꯨꯠ ꯑꯩꯈꯣꯏꯁꯨ ꯑꯗꯨꯝ ꯃꯝ ꯄꯩꯁꯥꯁꯨ ꯑꯗꯨꯝ ꯊꯤ ꯒ꯭ꯌꯥꯟ ꯃꯦꯟ ꯂꯩꯕꯥꯛꯁꯦ ꯒ꯭ꯌꯥꯟ ꯑꯃ ꯇꯥꯄꯣꯠꯇ꯭ꯔꯦꯗ ꯂꯩꯕꯨ ꯂꯩꯅꯗ꯭ꯔꯦꯅꯦ ꯂꯥꯔꯇꯦꯟꯒꯗꯨꯗꯤ ꯀꯦꯟꯗꯜꯒ ꯂꯩꯔ ꯊꯥꯟꯕꯗꯨꯅꯗꯤ ꯅꯨꯡꯁꯤꯠ ꯈꯔ ꯂꯥꯛꯑꯗꯤ ꯕꯨꯠ ꯂꯥꯎꯅ ꯃꯨꯠꯈꯤꯅꯤ ꯈꯪꯗ꯭ꯔꯦ ꯈꯪꯗ꯭ꯔꯦ ꯀꯃꯥꯏ ꯇꯧꯅꯤ ꯁꯤꯗꯤ ꯈꯔ ꯀꯩꯅꯣ ꯇꯧꯕ ꯑꯝꯗꯤ ꯆꯪꯉꯤ ꯃꯌꯥꯝ ꯊꯣꯛꯑꯒ ꯑꯃ ꯗꯤꯄꯥꯔꯠꯃꯦꯟꯗ ꯍꯥꯏꯔꯨꯕ ꯑꯝꯗꯤ ꯆꯪꯏ ꯀ꯭ꯂꯞꯀꯤ ꯃꯤꯁꯤꯡꯗ ꯍꯥꯏꯍꯜꯂꯒ ꯑꯗꯨꯅꯤ ꯂꯀꯥꯏ ꯃꯌꯥꯝ ꯂꯀꯥꯏ ꯃꯌꯥꯝ ꯀꯔꯤ ꯇꯧꯁꯤꯒꯦꯗꯣ ꯈꯟꯅꯕꯅ ꯐꯔꯅꯤ ꯁꯤ ꯃꯇꯥꯡꯁꯦ ꯌꯧꯔꯗꯤ ꯇꯨꯃꯝꯗꯥꯏꯗ ꯈꯔ ꯂꯥꯛꯏ ꯇꯨꯝꯂꯝꯗꯥꯏ ꯃꯩ ꯃꯨꯠꯊꯠꯂꯝꯗꯥꯏꯗ ꯃꯩ ꯂꯥꯛꯑꯒ ꯀꯔꯤ ꯇꯧꯗꯣꯏꯅꯣ ꯒ꯭ꯌꯥꯟ ꯇꯥꯗ꯭ꯔꯦ ꯑꯗꯨꯗꯤ ꯑꯩꯈꯣꯏ ꯀꯔꯤ ꯇꯧꯁꯤꯒꯦꯅ ꯀꯔꯤ ꯇꯧꯁꯤꯒꯦꯗꯣ ꯃꯌꯥꯝ ꯊꯣꯛꯑꯒ ꯑꯝꯇꯪꯗꯤ ꯈꯟꯅꯔꯁꯤ ꯑꯩꯈꯣꯏ ꯂꯩꯀꯥꯏ ꯃꯌꯥꯝ ꯇꯧꯔꯒ ꯅꯍꯥꯟ ꯈꯥꯏꯒꯤꯕ ꯄꯩꯁꯥꯗꯨꯅ ꯀꯃꯥꯏ ꯇꯧꯕꯅꯣ ꯑꯗꯒꯤ ꯃꯩꯁꯤꯅ ꯀꯃꯥꯏ ꯇꯧꯕꯅꯣ ꯑꯗꯨꯒ ꯄꯩꯁꯥꯗꯨꯅ ꯀꯅꯥꯅ ꯄꯥꯏꯔꯤꯕ ꯑꯗꯣ ꯍꯪꯅꯕ ꯑꯃꯗꯤ ꯆꯪꯏ ꯃꯩ ꯃꯩ ꯍꯣꯏ ꯑꯗꯨꯃꯥꯏ ꯇꯧꯔ ꯀꯥꯟꯗ ꯈꯟꯅꯕꯗꯨꯅꯤ ꯃꯩꯒꯤ ꯗꯤꯄꯥꯔꯠꯃꯦꯟꯗ ꯆꯠꯂꯒ ꯀꯤꯄꯥꯔꯠꯃꯦꯟꯒꯤ ꯃꯤꯗꯨꯅ ꯂꯧꯊꯣꯛꯏꯕꯔꯥ ꯀꯃꯥꯏ ꯇꯧꯔꯤꯅꯣꯗꯣ ꯃꯩꯅ ꯀꯅꯥ ꯇꯥꯔꯤꯅꯣ ꯀꯔꯤ ꯂꯝꯗꯒꯤ ꯇꯥꯔꯤꯅꯣ ꯃꯩ ꯍꯥꯞꯇꯣꯛ ꯍꯥꯞꯆꯤꯟꯗꯨꯅ ꯑꯗꯒꯤ ꯑꯈꯣꯏ ꯈꯛꯇꯪꯒꯤꯕꯨ ꯌꯥꯗ꯭ꯔꯤꯕꯔꯥ ꯃꯤ ꯑꯌꯥꯝꯕꯅ ꯂꯣꯏ ꯇꯧꯋꯤꯗ ꯆꯠꯂꯨ ꯆꯠꯂꯨꯕꯁꯦ ꯃꯩꯁꯦ ꯆꯥꯡ ꯅꯥꯏꯗꯦ ꯂꯣꯏ ꯍꯥꯏꯅꯔꯦꯕ ꯂꯣꯛꯇꯥꯛ ꯏꯁꯤꯡ ꯀꯪꯉꯖꯥꯠꯂ ꯈꯪꯗꯦ ꯂꯣꯛꯇꯥꯛ ꯏꯁꯤꯡ ꯀꯪꯉꯖꯥꯠꯂ ꯈꯪꯗꯦ ꯃꯩꯁꯤ ꯆꯥꯡ ꯁꯨꯛꯅꯥꯏ ꯅꯥꯏꯗ꯭ꯔꯦ ꯆꯠꯂꯨ ꯆꯠꯂꯨ ꯃꯐꯝ ꯍꯣꯁꯄꯤꯇꯥꯜꯐꯥꯎ ꯃꯨꯠꯈꯠꯂꯛꯑꯦ ꯒ꯭ꯌꯥꯟ ꯑꯝ ꯇꯥꯗꯦ ꯑꯉꯥꯡꯒꯩꯁꯨ ꯂꯥꯏꯔꯤꯛ ꯄꯥꯐꯝ ꯈꯪꯗ꯭ꯔꯦ ꯄꯔꯤꯈ꯭ꯋꯥꯁꯤ ꯅꯠꯇꯕ ꯑꯣꯏꯔꯗꯤ ꯐꯥꯕ ꯀꯔꯤꯝ ꯍꯥꯏꯔꯔꯣꯏꯗꯧꯕ ꯀꯦꯟꯗꯜ ꯊꯥꯜꯂꯒ ꯆꯥꯛ ꯊꯣꯡꯕꯗꯨꯗꯤ ꯈꯔ ꯐꯔꯦ ꯂꯥꯏꯔꯤꯛ ꯄꯥꯔꯤꯕ ꯑꯉꯥꯡꯁꯤꯡꯁꯤꯗꯗꯤ ꯃꯃꯤꯠ ꯃꯅꯥꯁꯨ ꯌꯥꯗ꯭ꯔꯦ ꯉꯥꯟꯅ ꯉꯥꯟꯅ ꯄꯥꯔꯝꯃ ꯈꯪꯃꯝ ꯃꯝꯈꯤꯕꯗꯗꯤ ꯃꯤꯠ ꯇꯥꯡꯕꯒ ꯆꯞ ꯃꯥꯟꯅꯔꯦ ꯑꯗꯨꯅ ꯈꯔ ꯊꯨꯅ ꯗꯤꯄꯥꯔꯠꯃꯦꯟ ꯆꯠꯂꯒ ꯗꯤꯄꯥꯔꯠꯃꯦꯟ ꯃꯤ ꯀꯧꯔꯒ ꯑꯩꯈꯣꯏ ꯁꯤꯗ ꯇꯥꯔꯤꯕ ꯃꯤꯁꯤꯅꯕꯨ ꯁꯠꯇꯣꯛꯄ ꯑꯣꯏꯔꯁꯨ ꯑꯩꯈꯣꯏꯒꯤ ꯑꯩꯈꯣꯏꯒꯤ ꯇ꯭ꯔꯥꯟꯁꯐꯣꯔꯃꯔꯅ ꯌꯥꯗꯕꯕꯨ ꯑꯣꯏꯔꯁꯨ ꯉꯥꯡꯅꯕ ꯈꯟꯅꯕ ꯑꯃꯗꯤ ꯆꯪꯉꯤ ꯑꯩꯈꯣꯏ ꯂꯩꯀꯥꯏꯒꯤ ꯃꯤꯁꯤꯡꯁꯤꯁꯨ ꯑꯃꯨꯛ ꯍꯥꯏ ꯍꯥꯏꯕ ꯑꯃ ꯌꯥꯎꯗ꯭ꯔꯗꯤ ꯌꯥꯔꯣꯏꯗꯣꯏꯅꯤ ꯊꯣꯛꯄꯤꯔꯣ ꯁꯤꯒꯤ ꯅꯨꯃꯤꯠꯇꯅ ꯑꯗꯩ ꯀ꯭ꯂꯞꯀꯤ ꯃꯤꯁꯤꯡꯁꯤꯁꯨ ꯍꯥꯏꯕ ꯑꯃ ꯆꯪꯏ ꯑꯗꯨꯅꯤ ꯑꯗꯨꯗꯤ ꯍꯣꯔꯦꯟ ꯅꯨꯡꯗꯥꯡ ꯋꯥꯏꯔꯝꯒꯨꯝꯕ ꯉꯥꯛꯇꯪ ꯊꯣꯛꯑꯀꯥꯟꯗ ꯍꯥꯏꯅꯔꯨꯔꯁꯦ ꯍꯥꯏꯕ꯭ꯔꯥ ꯀꯔꯃꯥꯏ ꯇꯧꯁꯤꯒꯦ ꯂꯀꯥꯏꯁꯤꯒꯤ ꯀ꯭ꯂꯞꯅꯦ ꯃꯩꯔꯥ ꯄꯥꯏꯕꯤꯅꯦ ꯆꯠꯂ ꯀꯥꯟꯗ ꯗꯤꯄꯥꯔꯠꯃꯦꯟꯒꯤ ꯃꯤꯅ ꯇꯧꯔꯤꯕꯔꯥ ꯅꯠꯇ꯭ꯔꯒ ꯁꯤꯗ ꯑꯩꯈꯣꯏꯒꯤ ꯃꯩ ꯍꯥꯞꯇꯣꯛ ꯍꯥꯞꯆꯤꯟ ꯂꯩꯔꯤꯕ ꯃꯤꯁꯤꯅꯔꯥ ꯅꯠꯇ꯭ꯔꯒ ꯑꯩꯈꯣꯏꯒꯤ ꯁꯤꯒꯤ ꯇ꯭ꯔꯥꯟꯁꯐꯣꯔꯃꯔ ꯁꯤꯒꯤꯔꯥ ꯎꯝ ꯃꯩ ꯆꯤꯡꯕ ꯉꯝꯗ꯭ꯔꯤꯁꯦ ꯃꯩ ꯆꯤꯡꯕ ꯉꯝꯗ꯭ꯔꯕꯔꯥ ꯑꯩꯈꯣꯏꯒꯤ ꯇ꯭ꯔꯥꯟꯁꯐꯣꯔꯃꯔꯁꯤꯅ ꯍꯥꯏꯕꯗꯨꯃꯗꯤ ꯈꯪꯗꯣꯛꯄ ꯑꯃꯗꯤ ꯗꯔꯀꯥꯔ ꯑꯣꯏ ꯍꯣꯔꯦꯟ ꯆꯥꯛ ꯆꯥ ꯇꯣꯛꯑꯒ ꯉꯍꯥꯛ ꯉꯍꯥꯛ ꯊꯣꯛꯅꯔꯛꯑꯒ ꯄꯨꯜꯂꯁꯤ ꯑꯗꯨꯅ ꯍꯣꯔꯦꯟ ꯄꯨꯡ ꯅꯤꯄꯥꯟ ꯅꯤꯄꯥꯟ ꯇꯥꯔꯛꯄ ꯇꯥꯏꯃꯤꯡꯗꯣ ꯑꯗꯩꯗꯨꯗ ꯆꯥꯛꯆꯥ ꯇꯣꯛꯂꯒ ꯃꯩ ꯃꯨꯠꯂꯤꯁꯦ ꯀꯃꯥꯏ ꯀꯃꯥꯏ ꯇꯧꯁꯤꯒꯦꯗꯣ ꯈꯟꯅꯔꯁꯤ ꯉꯥꯛꯇꯪ ꯊꯣꯛꯄꯤꯔꯛꯑꯣ ꯑꯩꯈꯣꯏ ꯃꯌꯥꯝ ꯍꯣꯏ ꯍꯣꯏ ꯍꯣꯏ ꯊꯝꯃꯒꯦꯀꯣ ꯑꯗꯨꯗꯤ ꯎꯝ ꯊꯝꯃꯣ ꯊꯝꯃꯣ